ꯑꯩꯅ ꯑꯩꯈꯣꯏꯒꯤ ꯏꯁꯂꯥꯝ ꯂꯥꯏꯅꯤꯡꯒꯤ ꯑꯃꯇ ꯉꯥꯏꯔꯕ ꯂꯥꯏꯔꯤꯛ ꯀꯨꯔꯥꯟꯒꯤ ꯍꯟꯗꯣꯛꯂꯕ ꯂꯥꯏꯔꯤꯛ ꯄꯥꯖꯈꯤ ꯂꯥꯏꯔꯤꯛ ꯑꯁꯤꯗ ꯏꯁꯂꯥꯝ ꯙꯔꯃꯒꯤ ꯑꯣꯏꯕ ꯅꯤꯇꯤ ꯅꯤꯌꯣꯝ ꯆꯠꯅ ꯄꯊꯥꯞꯁꯤꯡ ꯑꯃꯗꯤ ꯃꯂꯦꯝꯕꯨ ꯁꯦꯝꯂꯛꯄꯒꯤ ꯃꯔꯝ ꯑꯃꯗꯤ ꯃꯥꯂꯦꯝ ꯂꯣꯏꯕꯗ ꯑꯣꯏꯒꯗꯕ ꯐꯤꯕꯝ ꯈꯨꯗꯤꯡꯃꯛ ꯈꯪꯕ ꯉꯝꯖꯈꯤ ꯑꯃꯗꯤ ꯃꯤꯑꯣꯏꯕ ꯖꯥꯇꯤ ꯑꯩꯈꯣꯏꯅ ꯃꯇꯧ ꯀꯔꯝꯅ ꯑꯩꯒꯤ ꯄꯨꯟꯁꯤ ꯑꯁꯤ ꯂꯦꯟꯂꯒꯗꯤ ꯑꯐꯕ ꯑꯣꯏꯒꯅꯤ ꯑꯃꯗꯤ ꯃꯇꯧ ꯀꯔꯝꯅ ꯂꯦꯟꯕ ꯃꯇꯝꯗꯅ ꯑꯩꯒꯤ ꯄꯨꯟꯁꯤꯁꯦ ꯑꯃꯥꯡꯕ ꯑꯣꯏꯒꯅꯤ ꯍꯥꯏꯕꯗꯨ ꯈꯪꯖꯈꯤ ꯑꯆꯨꯝꯕ ꯂꯝꯕꯤ ꯑꯐꯕ ꯂꯝꯕꯤ ꯑꯩꯒꯤ ꯏꯊꯛ ꯊꯣꯡꯕꯗꯅ ꯀꯥꯔꯝꯕ ꯋꯥꯈꯜ ꯈꯜꯂꯒ ꯀꯥꯔꯝꯕ ꯃꯤꯠꯌꯦꯡ ꯌꯦꯡꯒꯅꯤ ꯏꯈꯥ ꯇꯥꯕꯗꯅ ꯀꯥꯔꯕ ꯋꯥꯈꯜ ꯈꯜꯂꯒ ꯀꯥꯔꯝꯕ ꯃꯤꯌꯦꯡ ꯌꯦꯡꯒꯅꯤ ꯁꯃꯥꯖ ꯑꯁꯤꯒ ꯀꯔꯝꯅ ꯇꯣꯠꯅ ꯇꯤꯟꯅꯅ ꯂꯩꯔꯒ ꯑꯆꯨꯝꯕ ꯂꯝꯕꯤ ꯆꯠꯄ ꯉꯝꯒꯅꯤ ꯍꯥꯏꯕꯗꯣꯒꯤ ꯃꯔꯝꯗ ꯑꯩꯅ ꯈꯔꯒꯤ ꯃꯈꯩꯗꯤ ꯈꯪꯖꯕ ꯉꯝꯖꯈꯤ